ꯌꯥꯝ ꯅꯨꯡꯉꯥꯏꯖꯔꯦ ꯑꯩꯒꯤ ꯃꯤꯡ ꯌꯦꯡꯈꯣꯝ ꯇꯥꯏꯁꯟ ꯁꯤꯡ ꯀꯧꯏ ꯑꯩꯈꯣꯏ ꯕꯥꯕꯒꯤ ꯃꯤꯡꯅ ꯌꯦꯡꯈꯣꯝ ꯔꯥꯖꯦꯟꯗ꯭ꯔꯣ ꯁꯤꯡꯍ ꯀꯧꯏ ꯏꯃꯥꯒꯤ ꯃꯤꯡꯅ ꯌꯦꯡꯈꯣꯝ ꯁꯅꯥꯇꯣꯝꯕꯤ ꯗꯦꯕꯤ ꯀꯧꯏ ꯑꯩꯒꯤ ꯂꯩꯐꯝꯅ ꯀꯥꯛꯆꯤꯡ ꯇꯨꯔꯦꯜ ꯋꯥꯡꯃꯥ ꯍꯣꯁꯄꯤꯇꯥꯜ ꯔꯣꯗꯇꯒꯤꯅꯤ ꯑꯩꯒꯤ ꯏꯆꯟ ꯅꯨꯄꯤ ꯑꯃꯗꯤ ꯏꯅꯥꯎ ꯅꯨꯄꯥ ꯂꯩꯖꯩ ꯑꯩꯒꯤ ꯏꯆꯟ ꯅꯨꯄꯤꯅ ꯌꯦꯡꯈꯣꯝ ꯑꯦꯂꯤꯅꯥ ꯀꯧꯏ ꯑꯩꯒꯤ ꯏꯅꯥꯎ ꯅꯨꯄꯥꯅ ꯌꯦꯡꯈꯣꯝ ꯑꯦꯂꯤꯁꯟ ꯀꯧꯏ ꯏꯆꯟ ꯅꯨꯄꯤꯗꯨꯗꯤ ꯍꯧꯖꯤꯛ ꯏꯃꯥ ꯍꯣꯁꯄꯤꯇꯥꯜꯗ ꯅꯔꯁꯤꯡ ꯑꯣꯏꯅ ꯄꯨꯔꯤ ꯏꯅꯥꯎ ꯅꯨꯄꯥꯗꯨꯅ ꯍꯧꯖꯤꯛ ꯀꯃꯔꯁꯇ ꯀꯃꯔꯁꯇ ꯁꯦꯀꯦꯟ ꯁꯦꯃꯤꯁꯇꯔ ꯇꯝꯖꯔꯤ ꯃꯍꯥꯛꯅ ꯇꯝꯕ ꯃꯐꯝꯅ ꯃꯩꯗ꯭ꯌꯥ ꯄ꯭ꯔꯗꯦꯁꯇꯅꯤ ꯑꯩ ꯑꯉꯥꯡ ꯑꯣꯏꯔꯤꯉꯩꯗꯒꯤ ꯐꯨꯠꯕꯣꯜ ꯁꯥꯟꯅꯕ ꯌꯥꯝ ꯄꯥꯝꯖꯩ ꯑꯩꯒꯤ ꯍꯣꯕꯤꯅꯤ ꯑꯩ ꯐꯨꯠꯕꯣꯜ ꯏꯃꯥꯟꯅꯕꯁꯤꯡꯒ ꯇꯣꯏꯅ ꯁꯥꯟꯅꯖꯩ ꯑꯩꯒꯤ ꯁ꯭ꯀꯨꯜꯂꯤꯡꯅ ꯑꯩ ꯄꯥꯗꯃꯥ ꯔꯥꯇꯅꯥ ꯏꯪꯂꯤꯁ ꯁ꯭ꯀꯨꯜꯗ ꯀ꯭ꯂꯥꯁ ꯇꯦꯟ ꯐꯥꯎꯕ ꯇꯝꯖꯔꯛꯏ ꯑꯁꯤ ꯂꯣꯏꯔꯒ ꯀ꯭ꯂꯥꯁ ꯑꯦꯂꯕꯦꯟ ꯇꯨꯋꯦꯜꯄꯅ ꯀꯥꯅꯟ ꯗꯦꯕꯤ ꯃꯦꯃꯣꯔꯤꯑꯦꯜ ꯁ꯭ꯀꯨꯜꯗ ꯇꯝꯃꯤ ꯑꯁꯤ ꯂꯣꯏꯔꯒ ꯒ꯭ꯔꯦꯖꯨꯑꯦꯁꯟꯅ ꯑꯩ ꯆꯥꯟꯗꯤꯒꯔꯗ ꯇꯧꯖꯔꯛꯏ ꯑꯩ ꯆꯥꯟꯗꯤꯒꯔꯗ ꯕꯦꯆꯦꯂꯔ ꯑꯣꯐ ꯑꯥꯔꯠꯁ ꯍꯥꯏꯅ ꯑꯩ ꯇꯝꯖꯔꯛꯏ ꯑꯁꯤꯒꯤ ꯕꯥꯁꯤꯅꯤ ꯄ꯭ꯔꯣꯖꯦꯛꯁꯤꯒꯤ ꯃꯇꯨꯡ ꯏꯟꯅ ꯀꯥꯟꯅꯕ ꯄꯤꯕꯁꯤ ꯑꯩꯉꯣꯟꯗ ꯄꯤꯕꯁꯤ ꯌꯥꯝꯅ ꯄꯤ ꯁꯝꯂꯞꯅ ꯑꯣꯏꯅ ꯍꯥꯏꯖꯔꯕꯗ ꯕꯥꯁꯤꯅꯤ ꯄ꯭ꯔꯣꯖꯦꯛꯁꯤꯅ ꯂꯣꯟ ꯑꯃꯒ ꯑꯃꯒꯒꯤ ꯈꯦꯠꯅꯕ ꯊꯝꯕꯤꯗꯅ ꯑꯩꯈꯣꯏꯅ ꯒꯨꯒꯜꯗ ꯁꯔꯁ ꯇꯧꯕ ꯃꯇꯝꯗ ꯃꯇꯦꯡ ꯃꯌꯥꯝ ꯑꯃ ꯄꯥꯝꯗꯣꯔꯤ ꯁꯝꯅ ꯍꯥꯏꯖꯔꯕꯗ ꯂꯥꯏꯔꯤꯛ ꯍꯩꯕ ꯑꯃꯗꯤ ꯍꯩꯇꯕ ꯄꯨꯂꯞ ꯈꯪꯃꯤꯟꯅꯔꯅꯤ ꯒꯨꯒꯜꯗ ꯁꯔꯁ ꯇꯧꯕ ꯃꯇꯝꯗ ꯑꯩꯈꯣꯏꯅ ꯇꯥꯏꯞ ꯇꯧꯗ꯭ꯔꯒꯁꯨ ꯆꯤꯟꯅ ꯍꯥꯏꯕ ꯃꯇꯝꯗ ꯑꯩꯈꯣꯏꯒꯤ ꯂꯦꯡꯒꯣꯏꯁꯇ ꯏꯂꯥꯏ ꯂꯥꯏꯅ ꯑꯩꯈꯣꯏꯅ ꯑꯗꯨꯝ ꯊꯤꯕ ꯃꯇꯝꯗ ꯐꯪꯕ ꯉꯝꯖꯔꯅꯤ ꯂꯣꯟ ꯑꯅꯤꯒꯤ ꯈꯦꯠꯅꯕ ꯂꯩꯔꯔꯣꯏ ꯑꯃꯗꯤ ꯅꯨꯃꯤꯠ ꯈꯨꯗꯤꯡ ꯇꯦꯛꯅꯣꯂꯣꯖꯤꯒꯤ ꯇꯦꯛꯅꯣꯂꯣꯖꯤ ꯃꯔꯤ ꯂꯩꯅꯕ ꯑꯃꯗꯤ ꯇꯦꯛꯅꯣꯂꯣꯖꯤ ꯇꯦꯛꯅꯣꯂꯣꯖꯤꯗ ꯑꯍꯣꯡꯕ ꯃꯐꯝꯁꯤꯡ ꯈꯟꯅꯔꯤꯕ ꯈꯨꯗꯝ ꯑꯣꯏꯅ

ꯑꯩꯈꯣꯏꯅ ꯂꯥꯏꯅ ꯈꯪꯕ ꯉꯝꯂꯒꯅꯤ ꯑꯩꯈꯣꯏꯒꯤ ꯑꯩꯈꯣꯏꯒꯤ ꯂꯣꯟꯁꯤꯅ ꯑꯩꯈꯣꯏꯒꯤ ꯂꯣꯟꯁꯤꯗ ꯑꯗꯨꯒ ꯆꯥꯎꯈꯠꯂꯛꯄꯩ ꯃꯇꯨꯡ ꯏꯟꯅ ꯑꯉꯥꯡꯁꯤꯡꯅꯁꯨ ꯂꯥꯏꯔꯤꯛ ꯂꯥꯏꯁꯨ ꯇꯝꯕ ꯃꯇꯝ ꯊꯤꯗꯣꯛ ꯊꯤꯖꯤꯟ ꯀꯔꯤꯒꯨꯝꯕ ꯑꯃ ꯊꯤꯗꯣꯛ ꯊꯤꯖꯤꯟ ꯇꯧꯕ ꯃꯇꯝꯗꯁꯨ ꯌꯥꯝ ꯂꯥꯏꯅ ꯈꯪꯕ ꯉꯝꯂꯒꯅꯤ ꯏꯟꯇꯔꯅꯦꯠꯀꯤ ꯃꯇꯦꯡꯁꯤꯅ ꯑꯗꯨꯅ ꯕꯥꯁꯤꯅꯤ ꯄ꯭ꯔꯣꯖꯦꯛꯁꯦ ꯌꯥꯝꯅ ꯀꯥꯟꯅꯕ ꯃꯤꯑꯣꯏꯕꯗ ꯌꯥꯝꯅ ꯑꯩꯈꯣꯏꯒꯤ ꯂꯣꯟꯕꯨ ꯌꯥꯝꯅ ꯀꯥꯟꯅꯍꯟꯕ ꯑꯗꯒꯤ ꯑꯩꯈꯣꯏꯒꯤ ꯂꯣꯟꯗ ꯑꯩꯈꯣꯏꯒꯤ ꯂꯣꯟꯗ ꯊꯤꯗꯣꯛ ꯊꯤꯖꯤꯟ ꯇꯧꯕ ꯃꯇꯝꯗ ꯑꯩꯈꯣꯏꯗ ꯈꯨꯗꯣꯡ ꯌꯥꯝ ꯆꯥꯍꯟꯒꯗꯕ ꯄ꯭ꯔꯣꯖꯦꯛ ꯑꯃꯅꯤ ꯂꯣꯏꯅ ꯂꯣꯏꯅꯅ ꯂꯣꯏꯅ ꯂꯣꯏꯅꯅ ꯇꯦꯛꯅꯣꯂꯣꯖꯤ ꯑꯁꯤꯅ ꯍꯧꯖꯤꯛꯀꯤ ꯂꯣꯟ ꯑꯁꯤꯅ ꯑꯩꯈꯣꯏꯒꯤ ꯂꯣꯟ ꯑꯁꯤꯅ ꯑꯩꯈꯣꯏꯕꯨ ꯃꯁꯛꯇꯨ ꯇꯥꯛꯄꯤꯔꯒꯅꯤ ꯑꯩꯈꯣꯏꯁꯤ ꯀꯅꯥꯅꯣ ꯍꯥꯏꯕꯁꯤ ꯃꯁꯛ ꯈꯪꯕꯤꯔꯒꯅꯤ ꯑꯩꯈꯣꯏꯗ ꯑꯄꯟꯕ ꯂꯩꯔꯝꯕ ꯈꯪꯗꯕ ꯃꯌꯥꯝ ꯑꯃꯁꯨ ꯊꯧꯅꯥ ꯄꯤꯕꯤꯔꯒꯅꯤ ꯈꯪꯁꯨ ꯈꯪꯍꯟꯕꯤꯔꯒꯅꯤ ꯑꯁꯨꯝꯅ ꯕꯥꯔꯁꯤꯅꯤ ꯕꯥꯔꯁꯤꯅꯤꯛ ꯄ꯭ꯔꯣꯖꯦꯛ ꯍꯥꯏꯕꯁꯦ ꯑꯩꯈꯣꯏꯒꯤ ꯈꯨꯟꯅꯥꯏꯁꯤꯗ ꯌꯥꯝꯅ ꯀꯥꯟꯅꯕ ꯄ꯭ꯔꯣꯖꯦꯛ ꯑꯃꯅꯤ ꯌꯥꯝꯅꯁꯨ ꯍꯔꯥꯎꯏ ꯕꯥꯔꯁꯤꯅꯤ ꯄ꯭ꯔꯣꯖꯦꯛ ꯄꯨꯗꯨꯅ ꯂꯥꯛꯄꯤꯔꯤꯕ ꯑꯩꯈꯣꯏꯒꯤ ꯇꯤꯝ ꯃꯦꯝꯕꯔ ꯄꯨꯝꯅꯃꯛ ꯌꯥꯝꯅ ꯍꯟꯅ ꯍꯟꯅ ꯊꯥꯒꯠꯆꯔꯤ ꯌꯥꯝꯅꯁꯨ ꯅꯨꯡꯉꯥꯏꯖꯔꯤ ꯊꯦꯡ ꯀ꯭ꯤꯌꯨ